ꯍꯤꯗꯥꯛ ꯂꯥꯡꯊꯛꯇ ꯀꯥꯟꯅꯕ ꯍꯩꯀꯣꯜ ꯂꯩꯀꯣꯜꯗ ꯊꯥꯕ ꯌꯥꯕ ꯄꯥꯝꯕꯤ ꯈꯔꯗꯤ ꯍꯩꯀ꯭ꯔꯦꯡ ꯄꯥꯝꯕꯤ ꯑꯦꯂꯣꯕꯦꯔꯥ ꯅꯤꯝ ꯄꯥꯝꯕꯤ ꯅꯨꯡꯁꯤ ꯍꯤꯗꯥꯛ ꯅꯣꯡꯃꯥꯡꯈꯥ ꯌꯦꯟꯗꯦꯝ ꯑꯃꯨꯕꯤ ꯌꯥꯏꯉꯪ ꯑꯃꯨꯕꯤ ꯀꯥꯔꯣꯠ ꯑꯈꯥꯕꯤ ꯃꯔꯣꯏ ꯅꯥꯀꯨꯞꯄꯤ ꯃꯔꯣꯏ ꯅꯥꯄꯥꯛꯄꯤ ꯍꯥꯏꯔꯤꯕꯁꯤꯡ ꯑꯁꯤꯅꯆꯤꯡꯕꯅꯤ ꯃꯈꯣꯏꯁꯤꯡ ꯑꯁꯤ ꯌꯣꯛꯈꯠꯄ ꯃꯇꯝꯗ ꯑꯋꯥꯕꯁꯤꯡ ꯑꯗꯨꯗꯤ ꯃꯇꯝ ꯆꯥꯅ ꯃꯈꯣꯏꯕꯨ ꯃꯈꯣꯡ ꯌꯥꯟꯕꯤꯕ ꯃꯇꯝ ꯆꯥꯅ ꯅꯥꯄꯤꯁꯤꯡ ꯂꯧꯊꯣꯛꯄ ꯏꯁꯤꯡ ꯆꯥꯏꯕ ꯃꯇꯝ ꯆꯥꯅ ꯆꯥꯏꯕꯤꯕ ꯃꯇꯝ ꯆꯥꯅ ꯁꯟꯊꯤ ꯁꯟꯌꯨꯡ ꯍꯥꯞꯄꯤꯗꯨꯅ ꯑꯐꯕ ꯃꯄꯥꯡꯒꯟ ꯀꯟꯕ ꯄꯥꯝꯕꯤ ꯑꯃ ꯑꯣꯏꯅꯕꯒꯤꯗꯃꯛꯇ ꯍꯣꯠꯅꯕꯤꯕ ꯅꯨꯡꯁꯥ ꯁꯥꯔꯕ ꯃꯇꯝꯗ ꯄꯥꯝꯕꯤꯗꯨꯅ ꯄꯤꯛꯂꯤꯉꯩ ꯃꯇꯝꯗꯗꯤ ꯃꯅꯥ ꯍꯦꯛꯇꯨꯅ ꯂꯥ ꯃꯅꯥ ꯍꯦꯛꯇꯨꯅ ꯈꯟꯕꯤꯕ ꯅꯨꯡꯁꯥꯅ ꯌꯩꯍꯠꯇꯅꯕꯒꯤꯗꯃꯛꯇ